ꯍꯜꯂꯣ ꯑꯁꯤ ꯑꯣꯖꯥ ꯑꯩꯈꯣꯏꯒꯤ ꯊꯧꯗꯥꯝ ꯑ ꯑꯥꯅꯟ ꯑꯣꯖꯥ ꯅꯠꯇ꯭ꯔ ꯑꯥ ꯑꯩꯒꯤ ꯏꯆꯥꯅꯨꯄꯥ ꯀꯩꯅꯣꯗꯣ ꯑꯩꯈꯣꯏꯒꯤ ꯆꯤꯠꯇꯣ ꯍꯟꯗꯛꯀꯤ ꯐꯥꯔ꯭ꯁ ꯌꯨꯅꯤꯠ ꯑꯍꯥꯟꯕ ꯄꯔꯤꯈꯥ ꯍꯥꯏꯇꯥꯔꯦꯅꯦ ꯑꯍꯥꯟꯕ ꯄꯔꯤꯈꯥꯒꯤ ꯃꯥꯔ꯭ꯛꯁꯤ ꯈꯤꯇꯪ ꯅꯦꯝꯃꯛꯀꯨꯝ ꯇꯧꯕ ꯑꯪꯀꯒꯗꯨ ꯃꯥꯛ ꯏꯐꯪ ꯐꯪꯗꯦ ꯏꯪꯂꯤꯁꯀꯗꯨ ꯌꯥꯝ ꯐꯪꯗꯦ ꯃꯅꯤꯄꯨꯔꯤꯁꯨ ꯌꯥꯝ ꯐꯪꯗꯦ ꯑꯗꯨ ꯀꯃꯥꯏ ꯀꯃꯥꯏ ꯇꯧꯕꯅꯣꯅ ꯑꯣꯖꯥꯗ ꯍꯥꯏꯐꯦꯠꯇꯪ ꯍꯪꯖꯔꯛꯄꯅꯤ ꯎꯝ ꯎꯝ

ꯎꯝ ꯎꯝ ꯎꯝ

ꯌꯨꯝꯗꯗꯤ ꯑꯗꯨꯝ ꯈꯔꯕꯨꯗꯤ ꯑꯗꯨꯝ ꯇꯧꯕꯨꯗꯤ ꯇꯧꯏ ꯌꯨꯝꯗꯗꯤ ꯁꯥꯟꯅꯕꯗ ꯇꯧꯅ ꯂꯩꯕ ꯑꯗꯨꯅꯅꯤ ꯃꯥꯁꯦ ꯂꯥꯏꯔꯤꯛ ꯇꯧꯕꯗꯤ ꯀꯌꯥ ꯄꯨꯛꯅꯤꯡꯁꯦ ꯀꯌꯥ ꯀꯟꯅ ꯆꯪꯗꯕ ꯑꯗꯨꯅ ꯑꯩꯈꯣꯏꯅꯁꯨ ꯑꯗꯨꯅꯅꯦꯕ ꯈꯔꯁꯨ ꯑꯣꯖꯥꯍꯣꯏ ꯃꯅꯥꯛꯇ ꯑꯌꯥꯝꯕ ꯕꯣꯔꯗꯤꯡꯗ ꯑꯌꯥꯝꯕ ꯊꯝꯃꯤꯁꯦ ꯑꯗꯨꯅ ꯅꯠꯇ꯭ꯔꯗꯤ ꯀꯩꯅꯣ ꯉꯁꯥꯏꯒꯤ ꯌꯨꯝꯗ ꯂꯩꯔꯕꯍꯥꯏꯁꯦ ꯂꯥꯏꯔꯤꯛ ꯄꯥꯛ ꯇꯧ ꯌꯥꯗꯦꯕ ꯑꯗꯨꯁꯨ ꯂꯩꯔꯦ ꯑꯗꯨꯅ ꯂꯥꯏꯔꯤꯛꯁꯤ ꯃꯥꯔ꯭ꯛ ꯈꯔ ꯁꯣꯟꯊꯔꯛꯄ ꯑꯗꯨꯅ ꯈꯤꯇꯪ ꯀꯃꯥꯏꯅ ꯇꯧꯕꯅꯣ ꯃꯥꯒꯤ ꯐꯤꯕꯝꯁꯦꯅ ꯑꯩꯅ ꯁꯨꯝ ꯀ꯭ꯂꯥꯁꯁꯤꯁꯨ ꯈꯤꯇꯪ ꯋꯥꯡꯈꯠꯂꯛꯄꯅꯤꯅ ꯀꯃꯥꯏꯅ ꯇꯧꯕꯅꯣ ꯁꯨꯝ ꯍꯪꯡꯉꯛꯑꯝꯕꯅꯤꯗ ꯑꯣꯖꯥ ꯍꯣꯏꯗ ꯑꯗꯣ ꯉꯥꯡꯅ ꯁꯛꯅꯕꯁꯤ ꯉꯥꯡꯅ ꯁꯛꯅꯕꯁꯤ ꯏꯌꯥ ꯌꯥꯗꯕ꯭ꯔꯥ ꯀꯃꯥꯏ ꯇꯧꯕꯅꯣ ꯍꯥꯏꯕꯁꯨ ꯑꯗꯨꯁꯨ ꯈꯤꯇꯪ ꯈꯪꯅꯤꯡꯕ ꯍꯥꯏꯇꯥꯔꯦ ꯎꯝ ꯎꯝ

ꯑꯥ ꯑꯗꯨꯕꯨꯗꯤ ꯑꯥ ꯑꯥ ꯑꯗꯨꯒꯤ ꯑꯣꯏꯅ ꯑꯩꯁꯨ ꯋꯥꯔꯤꯁꯦ ꯍꯥꯏꯐꯦꯠ ꯍꯪꯖꯔꯛꯄꯅꯦ ꯃꯥꯒꯤ ꯍꯟꯗꯛ ꯃꯔꯛꯁꯦ ꯂꯥꯏꯔꯤꯛꯁꯤ ꯅꯍꯥꯟꯈꯩ ꯌꯨꯝꯗꯁꯨ ꯂꯥꯛꯑꯒ ꯇꯧꯕꯗꯨ ꯈꯤꯇꯪ ꯆꯥꯡꯁꯤ ꯋꯥꯠꯄꯗꯧꯅ ꯇꯧꯕ ꯅꯍꯥꯟꯋꯥꯏꯗꯤ ꯈꯔ ꯂꯥꯏꯔꯤꯛꯁꯦ ꯈꯔ ꯌꯦꯡꯉꯤ ꯍꯧꯖꯤꯛꯀꯥꯟꯁꯤꯅ ꯂꯥꯏꯔꯤꯛꯁꯤ ꯄꯥꯛ ꯌꯦꯡꯉꯨ ꯌꯥꯗꯕ ꯌꯨꯝꯗ ꯂꯥꯛꯑꯒꯁꯨ ꯑꯥ ꯀꯣꯏꯆꯠ ꯆꯠꯄ ꯑꯗꯨꯗꯒꯤ ꯁꯥꯟꯅ ꯈꯣꯠꯅꯕ ꯀꯩꯗꯧꯕ ꯈꯣꯠꯄ ꯁꯨꯝ ꯇꯧ ꯂꯩꯕ ꯑꯗꯨꯒꯤ ꯄꯣꯠꯇꯨ ꯌꯥꯝ ꯂꯩꯕ ꯑꯗꯨꯒꯤꯅꯤꯗ ꯀꯃꯥꯏ ꯇꯧꯕꯅꯣ ꯃꯥꯒꯤ ꯀꯩꯅꯣꯁꯦ ꯑꯗꯣ ꯑꯣꯖꯥꯈꯣꯏꯗ ꯍꯪꯂꯒꯗꯤ ꯑꯣꯖꯥ ꯍꯣꯏꯁꯨ ꯂꯩꯃꯤꯟꯅꯕꯅꯤꯅ ꯑꯩꯈꯣꯏꯒꯁꯨ ꯈꯔꯗꯤ ꯃꯅꯝꯗꯤ ꯀꯟꯗꯤ ꯀꯟꯕꯅꯦꯕ ꯑꯩ ꯑꯉꯥꯡꯁꯦ ꯉꯥꯡꯕ ꯁꯛꯄꯁꯤ ꯈꯔ ꯍꯥꯏꯅꯕ ꯈꯤꯇꯪꯗꯤ ꯋꯥꯠꯄ ꯑꯗꯨꯅ ꯑꯩꯅ ꯁꯨꯝ ꯄꯥꯈꯠꯄꯒꯤ ꯍꯥꯏꯇꯥꯔꯦ ꯃꯥꯛꯇꯣ ꯁꯨꯝ ꯁꯣꯟꯗꯔꯛꯄꯗꯨꯗ ꯀꯃꯥꯏ ꯀꯃꯥꯏ ꯇꯧꯕꯅꯣ ꯑꯣꯖꯥꯈꯣꯏꯒꯤ ꯁꯥꯏꯠꯇꯒꯤ ꯀꯔꯤ ꯑꯣꯕꯖꯥꯔ꯭ꯕ ꯇꯧꯕ ꯀꯔꯤ ꯂꯩꯕꯅꯣ ꯍꯥꯏꯕꯗꯨꯒꯤ ꯁꯨꯝ ꯍꯪꯖꯔꯛꯄꯅꯦ ꯎꯝ ꯎꯝ

ꯎꯝ ꯎꯝ ꯎꯝ

ꯎꯝ ꯍꯣꯏ ꯑꯗꯣ ꯑꯣꯖꯥ ꯍꯣꯏꯁꯨ ꯈꯔ ꯃꯇꯦꯡ ꯄꯥꯡꯕꯤꯎ ꯑꯩꯈꯣꯏ ꯁꯥꯏꯠꯇꯒꯤꯁꯨ ꯑꯩꯈꯣꯏꯒꯤꯁꯨ ꯃꯇꯦꯡ ꯌꯥꯎꯗ ꯌꯥꯄꯣꯠꯇꯦ ꯑꯣꯖꯥꯈꯣꯏꯁꯨ ꯃꯇꯦꯡ ꯑꯩꯈꯣꯏꯒ ꯑꯣꯖꯥꯈꯣꯏꯒ ꯄꯨꯜꯂꯀꯥꯟꯗ ꯑꯉꯥꯡꯗꯨ ꯀꯩꯅꯣ ꯇꯧꯗꯣꯔꯤꯃꯤꯅ ꯌꯥꯔꯤꯃꯈꯩ ꯈꯔ ꯍꯣꯠꯅꯃꯤꯟꯅꯔꯒ ꯍꯥꯏꯇꯥꯔꯦ ꯑꯗꯨ ꯅꯠꯇ꯭ꯔꯗꯤ ꯃꯥꯅ ꯅꯤꯡꯕ ꯈꯟꯕꯗꯨꯇ ꯁꯨꯝ ꯄꯪꯇꯧ ꯇꯧꯕꯁꯨ ꯌꯥꯄꯣꯠꯅꯠꯇꯦꯗꯅꯀꯣ ꯈꯔ ꯈꯔꯁꯨ ꯄꯤꯅꯤ ꯈꯔꯁꯨ ꯄꯤꯔꯣꯏ ꯑꯗꯨꯅ ꯑꯣꯖꯥꯍꯣꯏꯅꯁꯨ ꯈꯔ ꯌꯦꯡꯁꯤꯟꯕꯤꯔꯣ ꯑꯩꯈꯣꯏ ꯁꯥꯏꯠꯇꯩꯁꯨ ꯈꯔ ꯌꯦꯡꯁꯤꯟꯖꯔꯒꯦ ꯃꯊꯪꯒꯤ ꯑꯃꯨꯛ ꯁꯦꯀꯦꯟꯒꯤ ꯇꯦꯁꯇꯨꯗ ꯑꯃꯨꯛ ꯈꯤꯇꯪ ꯋꯥꯡꯕ ꯉꯝꯕ꯭ꯔ ꯌꯦꯡꯁꯦꯅ ꯑꯗꯨꯒꯤꯁꯨꯝ ꯑꯣꯖꯥꯗ ꯑꯁꯨꯝ ꯐꯣꯟ ꯇꯧꯖꯔꯛꯑꯝꯕꯅꯤ ꯍꯣ ꯍꯣ ꯐꯅꯤ ꯐꯅꯤ ꯑꯣꯖꯥ ꯑꯗꯨꯑꯣꯏꯔꯗꯤ ꯑꯗꯨꯃꯥꯏ ꯇꯧꯔꯁꯤ ꯈꯔ ꯌꯦꯡꯁꯤꯟꯃꯤꯟꯅꯔꯁꯤ ꯑꯣꯖꯥ ꯑꯗꯨꯑꯣꯏꯗꯤ ꯑꯥꯍꯣꯏ ꯍꯣ ꯍꯣ ꯐꯅꯤ ꯐꯅꯤ ꯊꯝꯖꯔꯦ ꯊꯝꯖꯔꯦ ꯑꯣꯖꯥ ꯑꯗꯨꯗꯤ ꯊꯝꯃꯦ ꯊꯝꯃꯦ